ꯑꯩꯈꯣꯏꯅ ꯊꯥꯔꯤꯕ ꯂꯩꯁꯤꯡ ꯑꯁꯤ ꯑꯩꯈꯣꯏꯗ ꯃꯅꯝ ꯅꯨꯡꯁꯤꯕ ꯑꯃꯗꯤ ꯐꯖꯕ ꯑꯩꯈꯣꯏꯒꯤ ꯃꯤꯠꯌꯦꯡꯗ ꯄꯦꯟꯕ ꯅꯥꯏꯗꯕ ꯑꯗꯨꯒꯤꯗꯃꯛꯇꯅꯤ ꯑꯩꯈꯣꯏꯅ ꯂꯩ ꯎꯍꯩ ꯋꯥꯍꯩ ꯊꯥꯔꯤꯕ ꯃꯔꯝ ꯑꯗꯨꯒꯤꯗꯃꯛꯇꯗꯤ ꯎꯍꯩ ꯑꯁꯤ ꯑꯩꯈꯣꯏꯅ ꯆꯥꯕꯒꯤꯗꯃꯛꯇ ꯑꯩꯈꯣꯏꯅ ꯊꯥꯕꯅꯤ ꯑꯗꯨꯒ ꯃꯤꯌꯥꯝꯁꯨ ꯁꯤꯖꯤꯟꯅꯅꯉꯥꯏꯒꯤꯅꯤ